ꯑꯩꯅ ꯑꯩꯒꯤ ꯀꯂꯥꯒ ꯆꯥꯟꯅꯖꯕ ꯄꯣꯠ ꯆꯩ ꯑꯣꯏꯕꯁꯤꯡ ꯍꯥꯏꯕꯁꯦ ꯑꯩ ꯑꯩ ꯄꯥꯔꯠ ꯇꯥꯏꯝ ꯐ꯭ꯔꯤꯂꯦꯟꯁꯔ ꯃꯦꯛ ꯑꯞ ꯑꯥꯔꯇꯤꯁ ꯑꯃ ꯑꯣꯏꯕꯅ ꯑꯩ ꯃꯦꯛ ꯑꯞꯀꯤ ꯄꯣꯠ ꯆꯩ ꯌꯣꯜꯂꯤ ꯂꯤꯞꯏꯁꯇꯤꯛꯅꯆꯤꯡꯕ ꯑꯗꯒꯤ ꯑꯥꯏꯕ꯭ꯔꯣ ꯃꯁꯀꯥꯔꯥ ꯂꯣꯏꯅꯝꯛ ꯑꯗꯨꯝ ꯑꯩꯉꯣꯟꯗꯒꯤ ꯑꯗꯨꯝ ꯐꯪꯕꯤꯒꯅꯤ ꯑꯗꯨꯒ ꯑꯃꯅ ꯑꯩ ꯑꯦꯝ ꯑꯥꯔ ꯑꯣꯏꯕ ꯆꯠꯆꯩ ꯀꯣ ꯍꯨꯖꯤꯛ ꯍꯨꯖꯤꯛ ꯍꯤꯗꯥꯛꯀꯤ ꯑꯋꯥꯠꯄ ꯑꯗꯒꯤ ꯍꯤꯗꯥꯛꯀꯤ ꯑꯣꯗꯔ ꯂꯧꯅꯤꯡꯕ ꯑꯗꯒꯤ ꯑꯉꯥꯡꯒꯤ ꯑꯣꯏꯅ ꯃꯦꯟꯂꯤꯗ ꯐꯣꯀꯁ ꯇꯧꯕꯁꯦ ꯑꯩꯈꯣꯏꯅ ꯑꯗꯨꯃꯥꯏꯅ ꯆꯠꯂꯦ ꯍꯤꯗꯥꯛꯀꯤ ꯑꯋꯥꯕ ꯐꯪꯒꯅꯤ ꯑꯗꯨ ꯑꯗꯨꯒꯤꯁꯨ ꯌꯣꯜꯂꯦ ꯑꯗꯨꯒ ꯂꯥꯁꯇ ꯑꯩꯅ ꯑꯦꯛꯁꯄꯔꯤꯌꯦꯟꯁ ꯑꯃ ꯑꯣꯏꯅ ꯑꯩꯅ ꯇꯣꯄꯣꯀꯤꯅ ꯀꯣꯔꯤꯌꯥꯟ ꯐꯨꯠꯁ ꯑꯃ ꯌꯣꯟꯈꯤ ꯀꯣꯔꯤꯌꯥꯟ ꯐꯨꯠꯁꯦ ꯃꯣꯏꯒꯤ ꯆꯥꯛꯅ ꯁꯥꯕ ꯄꯣꯠꯅꯦ ꯑꯗꯨꯒꯤ ꯆꯥꯛꯀꯤ ꯀꯦꯛ ꯔꯥꯏꯁ ꯀꯦꯛ ꯍꯥꯏꯅ ꯍꯥꯏꯌꯦ ꯑꯗꯨ ꯃꯐꯝꯗꯣ ꯑꯩꯅ ꯁꯉꯥꯏ ꯐꯦꯁꯇꯤꯕꯦꯜꯗ ꯌꯣꯜꯂꯦ ꯑꯗꯨꯒꯤ ꯌꯣꯟꯕꯒꯤ ꯑꯋꯥꯕ ꯅꯨꯡꯉꯥꯏꯕ ꯃꯌꯥꯝ ꯑꯃ ꯑꯩ ꯊꯦꯡꯅꯈꯤ ꯑꯗꯨ ꯑꯩ ꯏꯃꯥꯟꯅꯕꯤ ꯑꯗꯒꯤ ꯏꯅꯥꯎꯄꯤꯁꯤꯡꯒ ꯌꯣꯜꯂꯦ ꯃꯇꯝꯗꯨꯗ